ꯃꯁꯤ ꯁꯥꯏꯅꯤꯡ ꯏꯁꯇꯥꯔ ꯔꯦꯁꯇꯨꯔꯦꯟ ꯑꯣꯏꯕꯤꯔꯕ ꯅꯠꯇ꯭ꯔꯥ ꯑꯩ ꯕꯤꯁꯅꯨꯄꯨꯔ ꯕꯖꯥꯔ ꯋꯥꯔꯠ ꯅꯝꯕꯔ ꯐꯥꯏꯚꯇꯒꯤꯅꯤ ꯆꯤꯛꯀꯟ ꯆꯧꯃꯤꯟꯒ ꯆꯤꯛꯀꯟ ꯃꯣꯃꯣꯒ ꯕꯤꯔꯌꯥꯅꯤ ꯑꯃꯒ ꯍꯣꯔꯦꯟ ꯄꯨꯡ ꯃꯔꯤ ꯇꯥꯕ ꯃꯇꯝꯗ ꯊꯤꯟꯕꯤꯔꯛꯄ ꯌꯥꯒꯗ꯭ꯔꯥ